ꯑꯁ ꯑꯩꯅ ꯅꯨꯡꯇꯤꯒꯤ ꯑꯩꯅ ꯆꯦꯟꯕꯁꯦ ꯇꯨꯝꯃꯝꯗꯥꯏꯗ ꯑꯩ ꯑꯦꯂꯥꯝ ꯊꯝꯃꯝꯃꯅꯤ ꯄꯨꯡ ꯃꯔꯤ ꯃꯈꯥꯏꯁꯤꯗ ꯑꯦꯂꯥꯝ ꯊꯃꯝꯃꯅꯤ ꯑꯗꯨꯏꯗꯨꯒ ꯑꯩꯁꯦ ꯅꯨꯡꯇꯤꯒꯤ ꯅꯨꯡꯇꯤꯒꯤ ꯆꯦꯜꯂꯦ ꯅꯨꯡꯇꯤꯒꯤ ꯇꯨ ꯀꯤꯂꯣꯃꯤꯇꯔ ꯅꯠꯇ꯭ꯔꯒ ꯊ꯭ꯔꯤ ꯀꯤꯂꯣꯃꯤꯇꯔꯁꯦ ꯑꯩ ꯑꯗꯨꯝ ꯆꯦꯜꯂꯦ ꯆꯦꯟꯕꯁꯤꯅ ꯑꯩ ꯑꯗꯨꯝ ꯁꯨꯝ ꯆꯦꯜꯂꯦ ꯅꯨꯡꯇꯤꯒꯤ ꯑꯣꯏꯅ ꯆꯥꯡ ꯅꯥꯏꯅ ꯆꯦꯜꯂꯤ ꯆꯦꯟꯕ ꯃꯇꯝꯁꯤꯗ ꯑꯩꯁꯦ ꯃꯁꯤꯒꯤ ꯆꯦꯟꯕꯁꯤ ꯏꯁꯥꯁꯨ ꯅꯨꯡꯉꯥꯏ ꯏꯁꯥ ꯅꯨꯡꯉꯥꯏꯗꯃꯛꯇ ꯆꯦꯜꯂꯤꯅꯤ ꯅꯨꯡꯇꯤꯒꯤ ꯆꯦꯜꯂꯦ ꯅꯨꯡꯇꯤꯒꯤ ꯄꯨꯡ ꯃꯔꯤ ꯃꯈꯥꯏꯗꯒꯤ ꯍꯧꯒꯠꯂꯒ ꯑꯩ ꯑꯗꯨꯝ ꯔꯟꯁꯦ ꯑꯗꯨꯝ ꯇꯧꯔꯦ ꯑꯗꯨꯏꯗꯨꯒ ꯃꯁꯤꯁꯤꯅ ꯑꯩꯉꯣꯟꯗ ꯉꯁꯥꯏꯒꯤ ꯍꯛꯆꯥꯡꯁꯦ ꯌꯥꯝ ꯅꯨꯡꯉꯥꯏꯍꯟꯅꯅꯕꯒꯤꯗꯃꯛꯇ ꯏꯁꯥꯁꯨ ꯌꯥꯡꯍꯜꯂꯤ ꯆꯥꯕ ꯊꯛꯄꯁꯨ ꯅꯨꯡꯉꯥꯏ ꯑꯗꯒꯤ ꯃꯇꯝ ꯄꯨꯝꯅꯃꯛꯇ ꯏꯁꯥꯁꯦ ꯈꯣꯡ ꯈꯨꯠ ꯅꯥꯕ ꯁꯤꯡꯂꯤ ꯅꯥꯎꯔꯤ ꯍꯧꯖꯤꯛꯇꯤ ꯅꯥꯁꯤꯜꯂꯛꯑꯕꯅꯤꯅ ꯃꯗꯨꯏꯗꯨꯅ ꯑꯩꯅ ꯃꯁꯤ ꯇꯧꯗꯕ ꯌꯥꯗꯦ ꯍꯥꯏꯅ ꯈꯜꯂꯒ ꯑꯩꯅ ꯆꯦꯜꯂꯦ ꯆꯦꯟꯕꯁꯤ ꯆꯦꯜꯂꯦ ꯅꯨꯡꯇꯤꯒꯤ ꯑꯩ ꯑꯅꯤ ꯑꯍꯨꯝ ꯑꯅꯤ ꯑꯍꯨꯝ ꯀꯤꯂꯣꯃꯤꯇꯔ ꯆꯦꯜꯂꯦ ꯑꯗꯨꯏꯗꯨꯒ ꯑꯩꯁꯦ ꯉꯁꯥꯏꯒꯤ ꯃꯁꯤꯁꯤꯅ ꯑꯩꯉꯣꯟꯗ ꯌꯥꯝ ꯀꯃꯥꯏꯅ ꯇꯧꯒꯦꯗ ꯌꯥꯝ ꯅꯨꯡꯉꯥꯏꯍꯟꯕ ꯍꯥꯏ ꯇꯥꯔꯦ ꯑꯩꯒꯤ ꯍꯛꯆꯥꯡꯁꯦ ꯅꯨꯡꯉꯥꯏꯕ ꯑꯗꯒꯤ ꯀꯩꯅꯣ ꯇꯧꯕ ꯁꯤꯡꯂꯤ ꯅꯥꯎꯔꯤ ꯐꯥꯖꯟꯕ ꯈꯣꯠꯆꯟꯕ ꯀꯔꯤ ꯀꯔꯥꯁꯦ ꯂꯣꯏꯅ ꯅꯨꯡꯉꯥꯏꯍꯜꯂꯦ ꯑꯩꯉꯣꯟꯗ ꯃꯁꯤꯁꯤꯅ ꯑꯩꯉꯣꯟꯗꯗꯤ ꯌꯥꯝ ꯅꯨꯡꯉꯥꯏꯗꯅ ꯅꯨꯡꯇꯤꯒꯤ ꯑꯩꯗꯤ ꯆꯦꯟꯗꯕ ꯌꯥꯗꯦ ꯃꯁꯤ ꯅꯨꯡꯇꯤꯒꯤꯅꯤ ꯑꯩꯅ ꯆꯦꯜꯂꯤꯁꯦ ꯃꯁꯦ ꯑꯗꯨꯅ ꯅꯨꯡꯉꯥꯏ ꯑꯗꯨꯗꯨꯅ ꯃꯁꯤ ꯑꯩ ꯅꯨꯡꯇꯤ ꯏꯁꯥꯁꯦ ꯅꯨꯡꯉꯥꯏꯅꯕꯒꯤꯗꯃꯛꯇ ꯆꯦꯜꯂꯤꯅꯤ ꯌꯥꯝ ꯅꯨꯡꯉꯥꯏ ꯅꯨꯡꯉꯥꯏ ꯃꯁꯤ ꯅꯨꯡꯇꯤꯒꯤ ꯑꯣꯏꯅ